ꯅꯍꯥꯟ ꯑꯩꯅ ꯋꯥꯡꯖꯤꯡ ꯕꯖꯥꯔꯗꯒꯤ ꯈꯣꯡꯒ꯭ꯔꯥꯎ ꯑꯃ ꯂꯩꯔꯛꯄꯅꯤ ꯑꯗꯨ ꯏꯁꯇ꯭ꯔꯦꯆꯤꯕꯜꯁꯨ ꯑꯣꯏꯔꯝꯗ꯭ꯔꯦ ꯈꯤꯇꯪꯁꯨ ꯀꯧꯔꯝꯃꯦ ꯑꯗꯨ ꯃꯃꯜꯗꯤ ꯂꯤꯁꯤꯡ ꯑꯅꯤ ꯆꯝꯃꯉꯥꯃꯨꯛ ꯂꯧꯈꯤ ꯑꯗꯨ ꯃꯌꯥꯝꯁꯨ ꯃꯁꯤꯒꯨꯝꯕ ꯈꯣꯡꯒ꯭ꯔꯥꯎꯁꯤ ꯂꯧꯕꯤꯗꯅꯕ ꯍꯥꯏꯖꯔꯤ